ꯕꯤꯖꯤꯅꯦꯁ ꯃꯆꯥ ꯃꯆꯥꯁꯤꯡ ꯑꯩꯒꯤ ꯖꯒꯥ ꯗ ꯌꯥꯝ ꯆꯠꯄꯁꯤꯡꯁꯦ ꯔꯤꯇꯦꯜ ꯏꯁꯇꯣꯔꯁ ꯗꯨꯀꯥꯟꯒꯨꯝꯕ ꯂꯥꯏꯔꯤꯛ ꯌꯣꯟꯕ ꯃꯐꯝ ꯑꯗꯨꯒ ꯐꯨꯔꯤꯠ ꯌꯣꯟꯕꯒꯤ ꯃꯐꯝꯒꯨꯝꯕ ꯆꯥꯅꯕ ꯑꯆꯥꯄꯣꯠ ꯀꯨꯝꯕ ꯌꯣꯟꯕ ꯗꯨꯀꯥꯟ ꯔꯦꯁꯇꯨꯔꯦꯟ ꯃꯆꯥꯁꯤꯡ ꯑꯁꯤꯗ ꯌꯥꯎꯕꯅꯤ ꯑꯗꯨꯒ ꯈꯨꯠꯅ ꯁꯥꯕ ꯄꯣꯇ꯭ꯔꯤꯒꯤ ꯐꯤ ꯁꯥꯕ ꯁꯥꯅꯥ ꯁꯥꯕ ꯕꯤꯖꯤꯅꯦꯁ ꯅꯠꯇ꯭ꯔꯒ ꯃꯤꯒꯤ ꯂꯥꯏꯔꯤꯛ ꯏꯔꯒ ꯌꯣꯟꯕ ꯌꯨꯝꯒꯤ ꯗꯤꯖꯥꯏꯟ ꯇꯧꯕ ꯃꯤ ꯋꯦꯞꯁꯥꯏꯠ ꯗꯦꯕꯂꯞꯃꯦꯟ ꯇꯧꯅꯕ ꯕꯤꯖꯤꯅꯦꯁ ꯑꯃꯁꯨꯡ ꯍꯛꯆꯥꯡ ꯐꯅꯕꯒꯤ ꯑꯦꯛꯁꯔꯁꯥꯏꯖꯀꯨꯝꯕ ꯇꯧꯐꯝ ꯖꯤꯝꯒꯨꯝꯕ ꯌꯣꯒꯥꯒꯤ ꯁꯦꯟꯇꯔ ꯃꯥꯁꯥꯖ ꯇꯧꯅꯕ ꯃꯐꯝ ꯀꯥꯎꯟꯁꯦꯂꯤꯡ ꯊꯦꯔꯥꯄꯤꯒ ꯒꯤ ꯕꯤꯖꯤꯅꯦꯁ ꯌꯨꯝꯗꯒꯤ ꯑꯣꯟꯂꯥꯏꯟ ꯑꯣꯏꯅ ꯇꯧꯈꯤꯕ ꯗꯨꯀꯥꯟ ꯍꯥꯏꯕꯗꯤ ꯇꯦꯂꯔꯤꯡꯒꯨꯝꯕ ꯕꯦꯛꯀꯤꯡꯒꯨꯝꯕ ꯑꯗꯨꯒ ꯀꯣꯆꯤꯡ ꯇꯧꯐꯝ ꯍꯣꯇꯦꯜ ꯃꯆꯥ ꯁꯥꯂꯣꯟ ꯏꯁꯄꯥ ꯒꯨꯝꯕꯁꯨ ꯌꯥꯎꯋꯦ ꯕꯤꯖꯤꯅꯦꯁ ꯃꯆꯥꯒꯤ ꯅꯨꯡꯉꯥꯏꯕ ꯄꯥꯎꯁꯤꯡꯁꯦ ꯑꯍꯥꯟꯕꯗꯨꯗ ꯑꯋꯥꯕ ꯄꯣꯠ ꯌꯣꯟꯕ ꯒꯥꯔꯤ ꯇ꯭ꯔꯛ ꯑꯁꯤꯒꯨꯝꯕ ꯒꯥꯔꯤꯅ ꯔꯦꯁꯇꯨꯔꯣꯟ ꯑꯁꯣꯏꯕ ꯁꯥꯗ꯭ꯔꯤꯉꯩꯗ ꯁꯦꯝꯕ ꯑꯆꯥ ꯑꯊꯦꯛ ꯁꯤꯟꯕ ꯃꯤꯒꯤ ꯁ꯭ꯀꯤꯜꯁꯒ ꯑꯦꯛꯁꯄꯔꯤꯌꯦꯟꯁ ꯍꯦꯟꯒꯠꯄꯤꯕꯅꯤ

ꯌꯥꯎꯅ ꯁꯦꯝꯕꯅꯤ ꯑꯗꯨꯅ ꯑꯃ ꯑꯃꯗꯒꯤ ꯌꯥꯝ ꯈꯦꯠꯅꯕ ꯊꯣꯛꯄꯅꯤ ꯑꯍꯨꯝ ꯁꯨꯕꯗ ꯑꯣꯔꯒꯥꯅꯤꯛ ꯐꯥꯔꯃꯤꯡ ꯑꯁꯤꯁꯦ ꯍꯥꯏꯕ꯭ꯔꯤꯠ ꯁꯦꯝꯂꯒ ꯑꯐꯕ ꯌꯥꯝ ꯍꯥꯎꯕ ꯃꯍꯩꯒꯨꯝꯕ ꯄꯤꯕꯅꯤ ꯃꯔꯤꯁꯨꯕꯗ ꯐ꯭ꯔꯤꯂꯦꯟꯁꯤꯡ ꯇꯧꯕ ꯃꯤ ꯃꯌꯥꯝꯁꯦ ꯊꯕꯛ ꯃꯈꯜ ꯃꯈꯜ ꯇꯧꯕ ꯌꯥꯝ ꯍꯩꯌꯦ ꯑꯗꯨꯅ ꯑꯔꯣꯏꯕꯗ ꯃꯣꯏꯁꯦ ꯑꯆꯧꯕ ꯌꯨꯝ ꯌꯥꯝ ꯁ꯭ꯀꯤꯜꯐꯨꯜ ꯑꯣꯏꯕ ꯃꯤ ꯑꯣꯏꯍꯜꯂꯦ ꯑꯁꯤꯒꯨꯝꯕ ꯕꯤꯖꯤꯅꯦꯁ ꯃꯆꯥꯁꯤꯡꯅ ꯃꯤ ꯑꯃꯗ ꯑꯣꯄꯣꯔꯆꯨꯅꯤꯇꯤꯁ ꯌꯥꯝ ꯄꯤꯑꯦ ꯃꯔꯨ ꯑꯣꯏꯅ ꯏꯟꯇꯔꯄ꯭ꯔꯦꯅꯔꯁ ꯈꯣꯏꯗ ꯑꯗꯨꯅ ꯃꯊꯛꯇ ꯃꯣꯏꯁꯦ ꯕꯤꯖꯤꯅꯦꯁ ꯑꯆꯧꯕ ꯀꯥꯈꯠꯂꯤ